ꯅꯍꯥꯟ ꯑꯩꯒꯤ ꯐꯣꯟ ꯅꯝꯕꯔ ꯑꯁꯤꯗ ꯄꯣꯠ ꯑꯣꯔꯗꯔ ꯇꯧꯈꯤꯕꯗꯨ ꯅꯣꯏꯅ ꯗꯤꯂꯤꯕꯔ ꯇꯧꯕ ꯊꯦꯡꯃꯟꯕꯒꯤ ꯑꯩ ꯑꯣꯔꯗꯔꯗꯨ ꯀꯦꯟꯁꯦꯜ ꯇꯧꯈ꯭ꯔꯒꯅꯤ ꯃꯔꯝꯗꯤ ꯄꯣꯠꯇꯨ ꯑꯩꯅ ꯑꯇꯣꯞꯄ ꯖꯒꯥꯗꯒꯤ ꯑꯣꯔꯗꯔ ꯇꯧꯈ꯭ꯔꯒ ꯐꯪꯈ꯭ꯔꯦ ꯑꯗꯨꯒ ꯑꯣꯔꯗꯔ ꯇꯧꯕ ꯄꯩꯁꯥꯗꯨ ꯅꯣꯏꯅ ꯀꯔꯝꯍꯥꯏꯅ ꯍꯟꯕꯤꯒꯦꯔꯥ ꯍꯥꯏꯕꯗꯤ ꯖꯤꯄꯦ ꯑꯣꯏꯅ ꯄꯤꯒꯦꯔꯥ ꯅꯠꯇ꯭ꯔꯒ ꯑꯦꯛꯀꯥꯎꯟ ꯅꯝꯕꯔ ꯑꯣꯏꯅ ꯑꯗꯨꯝ ꯍꯥꯞꯄꯤꯒꯦꯔꯥ ꯍꯥꯏꯕꯗꯨ ꯈꯪꯅꯤꯡꯉꯦ ꯑꯗꯨꯒ ꯅꯣꯏꯅ ꯑꯦꯛꯀꯥꯎꯟ ꯅꯝꯕꯔ ꯍꯥꯏꯅ ꯄꯤꯒꯦ ꯍꯥꯏꯔꯗꯤ ꯑꯩꯒꯤ ꯕꯦꯡ ꯗꯤꯇꯦꯜꯁꯇꯨ ꯑꯩ ꯅꯣꯏꯕꯨ ꯋꯥꯆꯞꯇ ꯊꯥꯕꯤꯒꯦꯔꯥ ꯅꯠꯇ꯭ꯔꯒ ꯑꯗꯨꯝ ꯅꯣꯏꯒꯤ ꯋꯦꯞꯁꯥꯏꯠꯇꯨꯗ ꯏꯃꯦꯜ ꯇꯧꯕꯤꯒꯦꯔꯥ ꯍꯥꯏꯕꯗꯨ ꯑꯗꯨꯁꯨ ꯈꯪꯅꯤꯡꯉꯦ ꯊꯦꯡ ꯌꯨ